ꯁꯥ ꯁꯟ ꯌꯦꯟ ꯉꯥꯅꯨ ꯌꯣꯛꯂꯤꯕ ꯑꯩꯈꯣꯏꯅ ꯌꯦꯟ ꯉꯥꯅꯨ ꯅꯠꯇ꯭ꯔꯒ ꯁꯥ ꯁꯟ ꯌꯣꯛꯄ ꯃꯇꯝꯗ ꯅꯤꯇꯤ ꯅꯤꯌꯣꯝꯁꯤꯡ ꯊꯥꯏꯅ ꯑꯍꯜꯁꯤꯡꯅ ꯇꯧꯔꯝꯕ ꯃꯑꯣꯡꯗ ꯌꯣꯛꯂꯕꯗꯤ ꯍꯦꯟꯅ ꯐꯒꯅꯤ ꯍꯥꯏꯅ ꯑꯩꯅ ꯈꯜꯂꯤ ꯑꯃꯗꯤ ꯌꯣꯛꯆꯩ ꯑꯩꯈꯣꯏꯅ ꯍꯧꯖꯤꯛ ꯃꯇꯝꯗ ꯌꯦꯟ ꯉꯥꯅꯨ ꯅꯠꯇ꯭ꯔꯒ ꯁꯥ ꯁꯟ ꯌꯣꯛꯄ ꯃꯇꯝꯗ ꯀꯦꯃꯤꯀꯦꯜ ꯐꯔꯇꯤꯂꯥꯏꯖꯔ ꯁꯤꯖꯤꯟꯅꯕ ꯅꯠꯇ꯭ꯔꯒ ꯃꯈꯣꯏꯗ ꯃꯆꯤꯟ ꯃꯆꯤꯟꯖꯥꯛ ꯄꯤꯖꯕ ꯃꯇꯝꯗꯁꯨ ꯊꯨꯅ ꯆꯥꯎꯕ ꯑꯃꯗꯤ ꯌꯥꯝꯅ ꯂꯨꯝꯅꯕ ꯍꯥꯏꯗꯅ ꯀꯦꯃꯤꯀꯦꯜꯅ ꯁꯦꯝꯕ ꯃꯆꯤꯟꯖꯥꯛ ꯆꯥꯕ ꯅꯠꯇ꯭ꯔꯒ ꯍꯤꯗꯥꯛ ꯍꯥꯞꯇꯨꯅ ꯀꯥꯞꯇꯨꯅ ꯑꯇꯦꯟꯕ ꯃꯇꯝꯗ ꯊꯨꯅ ꯆꯥꯎꯅꯕ ꯍꯣꯠꯅꯕ ꯑꯁꯤꯅ ꯁꯥ ꯁꯟ ꯌꯦꯟ ꯉꯥꯅꯨꯇ ꯅꯠꯇꯅ ꯑꯩꯈꯣꯏꯗꯁꯨ ꯑꯀꯥꯏꯕ ꯌꯥꯝꯅ ꯄꯤ ꯍꯤꯗꯥꯛ ꯀꯥꯞꯂꯕ ꯌꯦꯟ ꯉꯥꯅꯨ ꯁꯥ ꯁꯟ ꯂꯩꯗꯨꯅ ꯆꯥꯕ ꯅꯠꯇ꯭ꯔꯒ ꯃꯈꯣꯏꯒꯤ ꯃꯔꯨꯝꯁꯤꯡ ꯂꯩꯗꯨꯅ ꯆꯥꯕ ꯑꯁꯤꯅ ꯑꯩꯈꯣꯏꯒꯤ ꯍꯛꯆꯥꯡꯗ ꯑꯅꯧꯕ ꯌꯥꯝꯅ ꯁꯥꯊꯤꯕ ꯂꯩꯅꯥ ꯀꯌꯥ ꯄꯣꯛꯍꯟꯕ ꯑꯁꯤꯅ ꯃꯔꯝ ꯑꯣꯏꯔꯒ ꯄꯨꯟꯁꯤ ꯇꯦꯟꯕꯅ ꯆꯤꯡꯕ ꯑꯋꯥꯕ ꯃꯥꯏꯌꯣꯛꯅꯩ ꯑꯩꯈꯣꯏꯅ ꯌꯦꯟ ꯉꯥꯅꯨ ꯁꯥ ꯁꯟꯗ ꯃꯍꯧꯁꯥꯒꯤ ꯃꯑꯣꯡꯗ ꯃꯆꯤꯟꯖꯥꯛ ꯊꯥꯛꯄ ꯅꯠꯇ꯭ꯔꯕꯗꯤ ꯑꯩꯈꯣꯏ ꯇꯥꯔꯕꯗꯤ ꯑꯩꯈꯣꯏꯗꯁꯨ ꯍꯛꯆꯥꯡ ꯐꯅ ꯅꯥꯗ ꯌꯦꯛꯇꯅ ꯂꯩꯕ ꯉꯝꯒꯅꯤ ꯍꯥꯏꯕ ꯊꯥꯖꯩ ꯈꯨꯗꯝ ꯑꯣꯏꯅ ꯍꯥꯏꯔꯕꯗ ꯑꯩꯈꯣꯏꯅ ꯆꯥꯛ ꯆꯥꯈꯤꯕ ꯆꯥꯛ ꯑꯔꯦꯝꯕ ꯅꯠꯇ꯭ꯔꯒ ꯍꯪꯒꯥꯝ ꯀꯣꯕꯤꯅꯆꯤꯡꯕ ꯌꯦꯟꯁꯥꯡ ꯃꯅꯥ ꯃꯁꯤꯡ ꯀꯌꯥꯁꯤꯡ ꯑꯁꯤ ꯄꯤꯖꯗꯨꯅ ꯅꯠꯇ꯭ꯔꯒ ꯆꯦꯡꯀꯨꯞ ꯋꯥꯏꯀꯨꯞꯅ ꯁꯤꯡ ꯄꯤꯖꯔꯕꯗꯤ ꯃꯈꯣꯏꯗ ꯑꯃꯗꯤ ꯑꯩꯈꯣꯏꯗ ꯍꯦꯟꯅ ꯀꯟꯅ ꯀꯟꯅ ꯊꯧꯅꯥ ꯂꯩꯒꯅꯤ ꯍꯥꯏꯕꯒꯤ ꯊꯥꯖꯕ ꯂꯩ ꯁꯔꯀꯥꯔꯅ ꯄꯤꯕ ꯄꯣꯜꯇ꯭ꯔꯤ ꯏꯁꯀꯤꯝ ꯀꯌꯥ ꯃꯔꯨꯝ ꯂꯩ ꯑꯗꯨꯕꯨ ꯑꯩꯈꯣꯏ ꯃꯤꯆꯝꯗꯗꯤ ꯐꯪꯕꯗ ꯈꯔ ꯏꯁꯀꯤꯝ ꯄꯥꯏꯔꯤꯕ ꯃꯤꯁꯤꯡꯅ ꯅꯠꯇ꯭ꯔꯒ ꯑꯩꯈꯣꯏꯒꯤ ꯃꯅꯥꯛ ꯅꯛꯄ ꯃꯤꯁꯤꯡ ꯅꯠꯇ꯭ꯔꯒ ꯃꯔꯤ ꯃꯇꯥꯁꯤꯡ ꯗꯅ ꯍꯦꯟꯅ ꯈꯨꯗꯣꯡ ꯆꯥꯕ ꯄꯤꯈꯤꯕꯅ ꯑꯩꯈꯣꯏꯗ ꯌꯧꯔꯛꯄ ꯃꯇꯝꯗ ꯈꯔ ꯈꯖꯤꯛ ꯑꯣꯏ ꯌꯦꯟ ꯉꯥꯅꯨꯒꯤ ꯃꯆꯤꯟꯖꯥꯛ ꯈꯔ ꯐꯪꯕ ꯅꯠꯇ꯭ꯔꯒ ꯌꯦꯟ ꯃꯆꯥ ꯉꯥꯅꯨ ꯃꯆꯥ ꯈꯔ ꯐꯪꯕ ꯅꯠꯇꯅ ꯊꯣꯏꯗꯣꯛ ꯍꯦꯟꯗꯣꯛꯅ ꯀꯥꯟꯅꯕꯗꯤ ꯐꯪꯗꯦ ꯌꯦꯟꯒꯤ ꯃꯔꯨꯝ ꯌꯣꯟꯕ ꯅꯠꯇ꯭ꯔꯒ ꯌꯦꯟꯅꯥꯎ ꯌꯣꯟꯕ ꯅꯠꯇ꯭ꯔꯒ ꯁꯟ ꯁꯪꯒꯣꯝ ꯌꯣꯟꯕ ꯁꯟꯅꯥꯎ ꯌꯣꯟꯕ ꯑꯁꯤꯅ ꯆꯤꯡ ꯁꯤꯡꯅ ꯑꯩꯈꯣꯏꯒꯤ ꯑꯣꯏꯅꯗꯤ ꯑꯇꯣꯞꯄ ꯑꯍꯦꯟꯕ ꯀꯥꯟꯅꯕ ꯊꯣꯏꯅ ꯐꯪꯗꯦ ꯁꯔꯀꯥꯔꯒꯤ ꯄꯤꯕ ꯏꯁꯀꯤꯝꯁꯤꯡ ꯄꯥꯏꯔꯤꯕ ꯃꯤꯁꯤꯡꯅ ꯄꯨꯛꯆꯦꯜ ꯁꯦꯡꯅ ꯅꯤꯌꯣꯝ ꯆꯥꯅ ꯁꯔꯀꯥꯔꯅ ꯄꯤꯔꯤꯕ ꯄꯣꯠꯂꯝꯁꯤꯡ ꯄ꯭ꯔꯖꯥ ꯄ꯭ꯔꯖꯥꯗ ꯌꯦꯟꯊꯣꯔꯛꯄ ꯇꯥꯔꯒꯗꯤ ꯑꯩꯈꯣꯏꯅ ꯍꯦꯟꯅ ꯐꯕ ꯑꯃꯗꯤ ꯍꯦꯟꯅ ꯂꯥꯏꯔꯕ ꯂꯥꯏꯅꯕ ꯄꯥꯝꯕꯩ ꯂꯥꯏꯅꯕ ꯄꯥꯝꯕꯩ ꯑꯣꯏꯒꯅꯤ ꯍꯥꯏꯅ ꯑꯩꯅ ꯈꯜꯂꯤ